ꯗꯤꯖꯜ ꯗꯤꯖꯜꯁꯦ ꯑꯣꯏꯜ ꯐꯤꯂꯤꯡꯗ ꯗꯤꯖꯜꯁꯦ ꯑꯩꯅ ꯏꯁꯥꯅ ꯈꯪꯕꯗ ꯂꯤꯇꯔ ꯋꯥꯟ ꯊ꯭ꯔꯤ ꯊꯥꯎꯖꯟ ꯐꯥꯎꯕ ꯌꯥꯔꯝꯗꯧ ꯃꯥꯜꯂꯤ ꯑꯗꯨꯒ ꯑꯩꯅ ꯇ꯭ꯔꯦꯚꯦꯜ ꯕꯥꯏ ꯕꯁ ꯆꯠꯈꯤꯕ ꯖꯔꯅꯤ ꯑꯃ ꯍꯥꯏꯔꯒꯗꯤ ꯏꯝꯐꯥꯜ ꯇꯨ ꯖꯣꯔꯍꯥꯠ